ꯍꯂꯣ ꯍꯂꯣ ꯑꯧ ꯀꯔꯤ ꯂꯩꯒꯗꯕꯅꯣ ꯑꯧ ꯑꯣ ꯑꯗꯨ ꯑꯥ ꯆꯧꯀꯤꯁꯤꯅ ꯑꯥ ꯍꯣꯏ ꯍꯣꯏ ꯍꯣꯏ ꯍꯣꯏ ꯑꯧ ꯑꯧ ꯑꯧ ꯑꯣ ꯇꯥꯕ꯭ꯔꯣ ꯑꯧ ꯑꯥ ꯆꯧꯀꯤꯒ ꯇꯦꯕꯜꯒ ꯑꯗꯨꯝ ꯄꯥꯝꯃꯤꯅꯦ ꯑꯧ ꯑꯣ ꯂꯤꯁꯤꯡ ꯑꯃꯒ ꯆꯥꯝꯃꯉꯥ ꯆꯥꯇ꯭ꯔꯨꯛꯀꯨꯝꯕꯗꯤ ꯌꯥꯔꯣꯏꯗ꯭ꯔꯣ ꯑꯣ ꯑꯥ ꯑꯗꯣ ꯑꯩꯈꯣꯏ ꯍꯧꯖꯤꯛ ꯂꯣꯡꯎꯞ ꯀꯨꯝꯕ ꯇꯨꯡꯒꯣꯟꯒꯨꯝꯕ ꯑꯗꯨꯁꯨ ꯑꯗꯨꯝ ꯂꯣꯏ ꯐꯪꯒꯗ꯭ꯔꯣ ꯑꯣ ꯑꯥ ꯑꯗꯨ ꯑꯩꯅ ꯎꯝ ꯑꯩꯅ ꯈꯔ ꯄꯤꯁ ꯇꯔꯥ ꯀꯨꯟꯃꯨꯛ ꯂꯧꯔꯒ ꯈꯔ ꯌꯣꯟꯒꯦ ꯇꯧꯕ ꯈꯔ ꯈꯔ ꯁꯦꯟꯗꯣꯡ ꯆꯥꯔꯒ ꯍꯣꯏ ꯍꯣꯏ ꯍꯣꯏ ꯑꯩꯈꯣꯏꯒꯤ ꯃꯣꯔꯥ ꯁꯤ ꯂꯤꯒꯤꯁꯦ ꯑꯩꯈꯣꯏꯒꯤ ꯈꯤꯇꯪ ꯅꯦꯝꯕ ꯈꯤꯇꯪ ꯋꯥꯡꯈꯠꯄ ꯁꯥꯏꯖ ꯑꯅꯤ ꯑꯗꯨꯝ ꯂꯩꯒꯗ꯭ꯔꯣ ꯑꯗꯣ ꯑꯩꯈꯣꯏꯒꯤ ꯍꯧꯖꯤꯛꯀꯤ ꯂꯤꯒꯤ ꯀꯩꯅꯣꯁꯤꯗ ꯑꯩꯈꯣꯏꯒꯤ ꯂꯨꯍꯣꯡꯐꯥꯟ ꯐꯝꯕ ꯁꯥꯏꯖ ꯑꯗꯨꯝꯕ ꯑꯧ ꯂꯨꯍꯣꯡꯕꯗꯒ ꯍꯥꯞꯅꯕ ꯐꯤꯔꯨꯛꯀꯨꯝꯕ ꯑꯗꯨꯝꯕꯗꯨꯁꯨ ꯂꯣꯏ ꯐꯪꯒꯅꯤꯀꯣ ꯑꯣ ꯑꯗꯨ ꯈꯔ ꯌꯥꯝ ꯂꯧꯖꯒꯦ ꯑꯗꯨꯒ ꯍꯣꯏ ꯑꯩꯅ ꯈꯤꯇꯪ ꯎꯝ ꯑꯥ ꯑꯥ ꯌꯨꯝꯗ ꯑꯗꯨꯝ ꯂꯧꯔꯒ ꯊꯝꯃꯒ ꯌꯨꯝꯗꯒꯤ ꯑꯗꯨꯝ ꯑꯩꯅ ꯀꯃꯤꯁꯟ ꯈꯔ ꯈꯔ ꯆꯥꯔꯒ ꯌꯣꯟꯒꯦ ꯇꯧꯕ ꯍꯣꯏ ꯍꯣꯏ ꯑꯧ ꯑꯧ ꯎꯝ ꯍꯧꯖꯤꯛꯀꯤ ꯄꯤꯁꯇꯣ ꯃꯁꯤꯡ ꯑꯩꯈꯣꯏꯒꯤ ꯁꯦꯠ ꯁꯦꯠ ꯗ꯭ꯔꯖꯟ ꯗ꯭ꯔꯖꯟ ꯂꯧꯕ ꯌꯥꯒꯗ꯭ꯔꯣ ꯑꯩꯅ ꯄ꯭ꯔꯣꯐꯤꯠꯇꯣ ꯈꯔ ꯈꯔ ꯆꯥꯅꯅꯕꯒꯤ ꯊꯝꯒꯗꯧꯅꯤꯅ ꯑꯗꯨ ꯑꯣꯏꯔꯗꯤ ꯗ꯭ꯔꯖꯟ ꯂꯧꯔꯛꯑꯒꯗꯤ ꯑꯣꯖꯥ ꯍꯣꯏꯅ ꯀꯃꯤꯁꯟꯗꯣ ꯑꯗꯨꯝ ꯍꯣꯜꯁꯦꯜꯗ ꯇꯧꯕ ꯌꯥꯏꯗꯅ ꯑꯧ ꯑꯧ ꯍꯣꯏ ꯑꯧ ꯑꯗꯣ ꯑꯩꯈꯣꯏꯒꯤ ꯍꯧꯖꯤꯛꯀꯤ ꯑꯩꯅ ꯑꯣꯖꯥ ꯍꯣꯏꯗ ꯄꯣꯠ ꯂꯧꯕ ꯃꯇꯝꯗ ꯍꯧꯖꯤꯛꯀꯤ ꯒꯥꯔꯤ ꯚꯔꯥꯁꯦ ꯈꯔ ꯑꯣꯖꯥ ꯍꯣꯏꯅ ꯄꯨꯊꯣꯛꯇꯣꯏꯔꯥ ꯑꯩꯅ ꯄꯨꯊꯣꯛꯇꯣꯏꯔꯥ ꯑꯗꯨꯝꯇꯪꯒ ꯈꯪꯖꯒꯦ ꯑꯧ ꯒꯥꯔꯤ ꯆꯥꯔꯖꯇꯣ ꯑꯧ ꯍꯣꯏ ꯍꯣꯏ ꯎꯝ ꯃꯥꯅꯤ ꯃꯥꯅꯤ ꯍꯣꯏ ꯍꯣꯏ ꯑꯧ ꯑꯧ ꯑꯗꯣ ꯑꯣꯖꯥ ꯀꯩꯅꯣꯝꯇꯪꯒ ꯍꯪꯖꯒꯦ ꯑꯩꯈꯣꯏꯒꯤ ꯄꯩꯁꯥꯁꯦ ꯖꯤ ꯄꯦꯗ ꯑꯗꯨꯝ ꯀꯥꯞꯄꯛꯄ ꯌꯥꯒꯗ꯭ꯔꯥ ꯑꯣꯖꯥ ꯑꯣ ꯑꯦꯃꯥꯎꯟꯗꯣ ꯑꯣꯖꯥꯅ ꯑꯗꯨꯝ ꯍꯥꯏꯕꯤꯔꯛꯑꯣꯅꯦ ꯀꯌꯥꯃꯨꯛ ꯍꯥꯏꯐꯦꯠ ꯇꯥꯒꯗꯒꯦ ꯑꯧ ꯑꯧ ꯍꯣꯏ ꯍꯣꯏ ꯑꯩ ꯑꯥ ꯍꯌꯦꯡ ꯍꯦꯛꯇ ꯂꯥꯛꯄ ꯌꯥꯒꯗ꯭ꯔꯣ ꯑꯣꯖꯥ ꯑꯧ ꯑꯣꯖꯥ ꯑꯧ ꯑꯧ ꯑꯧ ꯑꯧ ꯑꯧ ꯑꯧ ꯃꯥꯅꯤ ꯍꯣꯏ ꯍꯣꯏ ꯑꯣꯖꯥꯒ ꯇꯥꯅ ꯇꯥꯕꯅꯤ ꯑꯧ ꯃꯥꯅꯤ ꯃꯥꯅꯤ ꯃꯥꯅꯤ ꯃꯥꯅꯤ ꯍꯣꯏ ꯎꯝ ꯑꯧ ꯍꯣꯏ ꯑꯣꯖꯥ ꯑꯩꯁꯦ ꯍꯌꯦꯡꯁꯦ ꯑꯣꯖꯥ ꯂꯥꯛꯆꯔꯒꯦ ꯑꯗꯣ ꯑꯣꯖꯥꯗꯒꯤ ꯒꯥꯔꯤ ꯇꯧꯔꯒ ꯑꯗꯨꯝ ꯄꯨꯊꯔꯒꯦ ꯑꯗꯣ ꯐꯤꯐꯇꯤ ꯄꯥꯔꯁꯦꯟ ꯇꯥꯅꯦꯕ ꯆꯧꯔꯥꯛꯅꯔꯥ ꯐꯤꯐꯇꯤ ꯄꯥꯔꯁꯦꯟ ꯍꯥꯏꯁꯦ ꯑꯥ ꯑꯣ ꯇꯪꯈꯥꯏ ꯑꯝꯗꯤ ꯑꯗꯨꯝ ꯇꯥꯅꯦꯕ ꯑꯣꯖꯥꯀꯣ ꯑꯧ ꯑꯧ ꯑꯗꯨꯗꯤ ꯑꯩ ꯀꯤꯂꯣꯃꯤꯇꯔ ꯀꯌꯥꯃꯨꯛ ꯍꯥꯏꯗꯣꯏꯅꯣ ꯑꯩꯁꯦ ꯐꯤꯐꯇꯤꯟꯒꯨꯝꯕ ꯑꯣꯏꯒꯗꯧ ꯃꯥꯜꯂꯦ ꯑꯣ ꯑꯣ ꯍꯌꯦꯡ ꯄꯨꯡ ꯀꯌꯥ ꯑꯗ꯭ꯋꯥꯏꯗ ꯌꯧꯔꯛꯑꯣꯒꯦ ꯑꯣꯖꯥ ꯍꯣꯏ ꯍꯣꯏ ꯎꯝ ꯑꯧ ꯑꯧ ꯃꯥꯅꯤ ꯃꯥꯅꯤ ꯎꯝ ꯑꯥ ꯎꯝ ꯑꯣ ꯑꯗꯨꯗꯤ ꯑꯣꯖꯥ ꯄꯩꯁꯥꯗꯣ ꯍꯌꯦꯡ ꯑꯩ ꯑꯗꯨꯝ ꯄꯨꯔꯒ ꯂꯥꯛꯆꯔꯒꯦ ꯄꯨꯡ ꯇꯔꯥꯕꯧ ꯃꯅꯨꯡ ꯑꯧ ꯑꯧ ꯃꯥꯅꯤ ꯎꯝ ꯍꯣꯏ ꯑꯗꯒꯤ ꯑꯃꯅ ꯀꯩꯅꯣꯝꯇꯪꯒ ꯍꯥꯏꯖꯒꯦ ꯑꯣꯖꯥꯗꯩꯗ ꯑꯩꯈꯣꯏꯅ ꯄꯣꯠꯇꯣ ꯂꯧ ꯂꯥꯛꯄꯗ ꯂꯤꯒꯤ ꯒꯝꯂꯥꯒꯨꯝꯕꯁꯦ ꯑꯣꯖꯥ ꯑꯦꯛꯁꯇ꯭ꯔꯥ ꯑꯗꯨꯝ ꯐꯪꯒꯗ꯭ꯔꯥ ꯂꯧꯕ ꯌꯥꯕ ꯑꯣ ꯑꯣ ꯑꯗꯨꯗꯤ ꯎꯝ ꯒꯝꯂꯥꯅꯦ ꯄꯣꯂꯥꯡꯁꯨ ꯑꯗꯨꯝ ꯐꯪꯉꯅꯤꯅꯦ ꯑꯣꯖꯥꯀꯣ ꯑꯣ ꯑꯗꯨꯗꯤ ꯑꯧ ꯑꯧ ꯎꯝ ꯎꯝ ꯑꯧ ꯍꯧꯖꯤꯛꯀꯤ ꯄꯣꯠꯇꯣ ꯗ꯭ꯔꯖꯟ ꯗ꯭ꯔꯖꯟ ꯑꯗꯨꯝ ꯂꯧꯖꯒꯦ ꯑꯣꯖꯥ ꯑꯧ ꯎꯝ ꯄꯨꯡ ꯇꯔꯥ ꯑꯗꯨꯋꯥꯏꯗ ꯑꯗꯨꯝ ꯂꯥꯛꯆꯔꯒꯦ